ꯑꯩꯒꯤ ꯈꯨꯡꯒꯪꯗ ꯊꯦꯡꯅꯔꯤꯕ ꯂꯥꯏꯅꯥꯁꯤꯡ ꯁꯝꯅ ꯍꯥꯏꯔꯕꯗ ꯑꯍꯜꯁꯤꯡꯗ ꯗꯥꯏꯕꯦꯇꯤꯁ ꯕꯤ ꯄꯤ ꯏꯁꯇ꯭ꯔꯣꯛ ꯕꯤ ꯄꯤ ꯂꯣ ꯕꯤ ꯄꯤ ꯍꯥꯏ ꯗꯥꯏꯔꯤꯌꯥ ꯐꯨꯠ ꯍꯥꯏꯖꯤꯟ ꯑꯁꯤꯅꯆꯤꯡꯕ ꯀꯌꯥ ꯃꯔꯨꯝ ꯊꯣꯛꯏ ꯑꯉꯥꯡꯁꯤꯡꯗꯅ ꯀꯣꯂꯦꯔꯥ ꯗꯥꯏꯔꯤꯌꯥ ꯐꯦꯕꯔ ꯑꯁꯤꯒꯨꯝꯕ ꯀꯌꯥꯃꯔꯨꯝ ꯊꯣꯛꯏ ꯆꯤꯟꯖꯥꯛ ꯆꯥꯕ ꯃꯇꯝꯗ ꯑꯍꯜꯁꯤꯡꯅ ꯑꯣꯏꯜ ꯌꯥꯎꯕ ꯍꯥꯏꯕꯗꯤ ꯊꯥꯎ ꯌꯥꯝꯅ ꯌꯥꯎꯕ ꯆꯥꯕꯤꯗꯕ ꯑꯗꯨꯒ ꯑꯉꯥꯡꯁꯤꯡꯅ ꯌꯪ ꯐꯨꯠ ꯄꯤꯖꯕꯤꯗꯕ ꯑꯁꯨꯝꯅ ꯑꯉꯥꯡꯁꯤꯡ ꯑꯗꯨꯕꯨ ꯚꯥꯞ ꯇꯥꯍꯟꯕ ꯑꯃꯁꯨꯡ ꯑꯍꯜꯁꯤꯡ ꯑꯗꯨꯕꯨ ꯚꯥꯞ ꯇꯥꯍꯟ ꯇꯥꯍꯟꯕ ꯖꯪ ꯐꯨꯠ ꯆꯥꯕ ꯃꯇꯝꯗ ꯍꯛꯆꯥꯡꯗ ꯌꯥꯝꯅ ꯑꯁꯣꯛꯄ ꯄꯤ ꯃꯔꯝ ꯑꯁꯤꯅ ꯑꯉꯥꯡ ꯑꯍꯜ ꯈꯨꯗꯤꯡꯃꯛꯅ ꯖꯪ ꯐꯨꯠ ꯆꯥꯔꯣꯏꯗꯕꯅꯤ ꯁꯝꯅ ꯍꯥꯏꯔꯕꯗ ꯀꯥꯡꯍꯧ ꯕꯣꯔꯥ ꯅ ꯑꯁꯤꯅ ꯆꯤꯡꯕ ꯆꯥꯕꯤꯔꯣꯏꯗꯕꯅꯤ ꯑꯍꯜꯁꯤꯡꯅ ꯑꯌꯥꯝꯕ ꯃꯇꯝꯗ ꯆꯤꯟꯖꯥꯛ ꯆꯥꯕ ꯃꯇꯝꯗ ꯇꯣꯕꯥꯛꯀꯣ ꯁꯤꯖꯤꯟꯅꯔꯣꯏꯗꯕꯅꯤ ꯃꯩꯈꯨꯒꯤ ꯁꯔꯨꯛ ꯀ꯭ꯋꯥ ꯇꯂꯕ ꯑꯁꯤꯒꯨꯝꯕ ꯁꯤꯖꯤꯟꯅꯔꯣꯏꯗꯕꯅꯤ ꯑꯁꯤꯒꯨꯝꯕ ꯀꯌꯥꯗꯒꯤ ꯉꯥꯛꯊꯣꯛꯂꯒ ꯑꯩꯈꯣꯏꯅ ꯑꯐꯕ ꯆꯤꯟꯖꯥꯛ ꯆꯥꯒꯗꯧꯕꯅꯤ ꯅꯣꯡꯃꯒꯤ ꯑꯣꯏꯅ ꯕꯦꯂꯦꯟꯁ ꯗꯥꯏꯠ ꯕꯦꯂꯦꯟꯁ ꯗꯥꯏꯠ ꯍꯥꯏꯕꯗꯤ ꯆꯥꯛ ꯑꯣꯏꯔꯒꯅ ꯆꯥꯛ ꯉꯥꯛꯇ ꯆꯥꯕ ꯌꯦꯟ ꯑꯣꯏꯔꯒꯅ ꯌꯦꯟ ꯉꯥꯛꯇ ꯆꯥꯕꯗꯨ ꯅꯠꯇꯕꯤꯗ ꯆꯥꯛ ꯌꯦꯟ ꯁꯥ ꯉꯥ ꯕꯤꯖꯤꯇꯦꯕꯜ ꯖ꯭ꯋꯤꯁ ꯑꯁꯤꯅꯆꯤꯡꯕ ꯃꯈꯜ ꯃꯈꯜꯁꯤꯡ ꯑꯗꯨ ꯕꯦꯂꯦꯟꯁ ꯑꯃꯗ ꯆꯥꯕꯤꯒꯗꯧꯕꯅꯤ ꯑꯉꯥꯡ ꯑꯃꯁꯨꯡ ꯑꯍꯜ ꯃꯇꯧ ꯑꯁꯨꯝꯅ ꯍꯛꯆꯥꯡ ꯐꯕ ꯑꯣꯏꯔꯛꯀꯅꯤ